ꯑꯩꯈꯣꯏꯒꯤ ꯆꯠꯅꯕꯤꯗ ꯂꯨꯍꯣꯡꯕꯒꯤ ꯊꯧꯔꯝ ꯑꯁꯤ ꯃꯆꯥ ꯌꯥꯝꯅ ꯈꯥꯏꯗꯦ ꯑꯅꯤ ꯃꯨꯛꯇꯪ ꯈꯥꯏ ꯑꯃꯅ ꯆꯦꯜꯂꯒ ꯂꯨꯍꯣꯡꯕ ꯑꯃꯅ ꯍꯥꯏꯅꯔꯒ ꯂꯨꯍꯣꯡꯕ ꯍꯥꯏꯕ ꯂꯩ ꯑꯗꯨꯒ ꯆꯦꯜꯂꯒ ꯂꯨꯍꯣꯡꯕ ꯍꯥꯏꯕꯁꯤꯅ ꯑꯗꯨꯝ ꯁꯝꯂꯞꯅ ꯑꯗꯨꯝ ꯍꯣꯡꯉꯦ ꯑꯗꯨꯒ ꯍꯥꯏꯅꯔꯒ ꯂꯨꯍꯣꯡꯕ ꯍꯥꯏꯕꯁꯤꯅ ꯇꯣꯉꯥꯟꯂꯦ ꯌꯥꯝꯅ ꯊꯤꯅ ꯇꯣꯉꯥꯟꯂꯦ ꯁꯤꯃꯗꯤ